ꯌꯨꯝꯗ ꯍꯩꯀꯣꯜ ꯑꯃ ꯁꯦꯝꯒꯠꯄꯗ ꯃꯤꯅꯣꯠ ꯌꯥꯝꯅ ꯆꯪꯏ ꯂꯩꯕꯥꯛ ꯇꯧꯕꯁꯨ ꯈꯥꯖꯤꯟꯕꯁꯨ ꯍꯞꯄꯁꯨ ꯆꯪꯏ ꯌꯦꯟ ꯈꯣꯠ ꯆꯪꯗꯕ

ꯄꯥꯝꯕꯤ ꯊꯥꯅꯅꯕ ꯆꯥꯔꯥ ꯂꯩꯅꯅꯕ ꯄꯩꯁꯥ ꯀꯌꯥ ꯑꯦꯛꯁꯄꯦꯟ ꯆꯠꯂꯤ ꯑꯗꯨꯅ ꯊꯥꯔꯤꯕ ꯄꯣꯠꯁꯤꯡꯑꯗꯨ ꯐꯅꯅꯕꯒꯤ ꯗꯃꯛꯇ ꯍꯥꯔ ꯑꯗꯨꯒ ꯃꯥꯒꯤ ꯀꯔꯤ ꯀꯔꯤꯅꯣ ꯄꯣꯠꯁꯛ ꯃꯌꯥꯝ ꯆꯪꯏ ꯌꯨꯝꯗ ꯍꯩꯀꯣꯜ ꯁꯦꯝꯕꯗ ꯏꯁꯥꯅ ꯏꯁꯥꯅ ꯁꯦꯝꯒꯠꯄꯅꯤꯅ ꯋꯥꯅꯁꯨ ꯁꯦꯝꯒꯠꯂꯤ ꯂꯦꯕꯔꯁꯨ ꯆꯪꯏ ꯃꯇꯝ ꯃꯥꯡꯏ ꯅꯨꯡꯁꯥ ꯃꯔꯛꯇ ꯁꯥꯔꯛꯏꯅꯤ ꯑꯗꯨꯒ ꯑꯇꯣꯞꯄꯁꯤꯗꯤ ꯂꯩꯇ꯭ꯔꯦ ꯄꯣꯠ ꯆꯩꯗꯤ ꯑꯗꯨꯝ ꯍꯣꯡꯕ ꯏꯁꯥꯅ ꯊꯥꯔꯗꯤ ꯑꯗꯨꯝ ꯍꯣꯡꯅ ꯆꯥꯏ ꯃꯤꯉꯣꯟꯗ ꯂꯩꯕ ꯀꯥꯟꯗꯗꯤ ꯇꯥꯡꯏ ꯄꯩꯁꯥꯁꯨ ꯑꯦꯛꯁꯄꯦꯟ ꯆꯠꯂꯤ ꯏꯁꯥꯅ ꯏꯁꯥꯅ ꯊꯥꯕꯅ ꯁꯦꯞ ꯑꯣꯏ ꯑꯦꯛꯁꯄꯦꯟ ꯆꯠꯇꯦ ꯃꯦꯟꯇꯦꯟ ꯐꯖꯅ ꯇꯧꯏ ꯌꯨꯝꯗ ꯍꯩꯀꯣꯜ ꯁꯦꯝꯕ ꯍꯥꯏꯕꯁꯤ ꯑꯇꯣꯞꯄꯗꯁꯨ ꯂꯧꯕ ꯂꯥꯛꯏ ꯑꯗꯨꯝꯃꯛ ꯃꯤꯉꯣꯟꯗꯁꯨ ꯑꯗꯨꯝ ꯆꯥꯍꯜꯂꯤ ꯂꯩꯀꯥꯏ ꯈꯨꯗꯤꯡꯃꯛ ꯈꯔ ꯈꯔ ꯑꯗꯨꯝ ꯌꯦꯟꯕ ꯀꯥꯟꯗꯁꯨ ꯑꯗꯨꯝ ꯄꯤꯖꯩ ꯍꯦꯛꯄ ꯀꯥꯟꯗꯁꯨ ꯑꯗꯨꯝ ꯄꯤ